ꯑꯩꯅ ꯊꯕꯛ ꯇꯧꯕꯗ ꯈ꯭ꯋꯥꯏꯗꯒꯤ ꯄꯦꯟꯖꯕ ꯍꯥꯏꯔꯒꯗꯤ ꯃꯩꯇꯩ ꯐꯅꯦꯛ ꯊꯝꯕꯥꯜ ꯂꯩꯈꯣꯛꯇ ꯈꯣꯏ ꯃꯌꯦꯛꯅ ꯂꯣꯟꯕ ꯑꯗꯨꯒ ꯑꯃꯅ ꯑꯩꯅ ꯈ꯭ꯋꯥꯏꯗꯒꯤ ꯄꯥꯝꯖꯕ ꯐꯤꯖꯣꯜ ꯍꯥꯏꯔꯒꯗꯤ ꯃꯩꯇꯩꯒꯤ ꯔꯥꯅꯤ ꯐꯤ ꯑꯗꯨꯒ ꯑꯩꯅ ꯐꯨꯔꯤꯠ ꯑꯃ ꯂꯣꯟꯕ ꯃꯇꯝꯗ ꯈ꯭ꯋꯥꯏꯗꯒꯤ ꯄꯥꯝꯖꯕ ꯕ꯭ꯂꯥꯎꯁꯗ ꯇꯣꯞ ꯑꯗꯨꯒ ꯃꯗꯨꯃ ꯑꯩꯅ ꯂꯣꯏꯅꯕ ꯂꯣꯟꯕꯗ ꯄꯨꯡ ꯑꯅꯤꯗꯤ ꯆꯪꯏ